ꯍꯦꯜꯂꯣ ꯁꯤꯁꯦ ꯆꯤꯛꯀꯦꯟ ꯕꯣꯜ ꯔꯦꯁꯇꯨꯔꯦꯟ ꯅꯠꯇ꯭ꯔꯣ ꯉꯁꯥꯏ ꯑꯩꯅ ꯅꯈꯣꯏꯗ ꯄꯨꯡ ꯇꯔꯥꯗ ꯆꯥꯅꯕ ꯈꯔ ꯑꯣꯔꯗꯔ ꯇꯧꯈꯤꯕꯅꯦ ꯑꯗꯨ ꯄꯨꯡ ꯑꯅꯤ ꯐꯥꯎꯗ ꯅꯈꯣꯏꯅ ꯗꯤꯂꯤꯚꯔꯤ ꯇꯧꯒꯅꯤ ꯍꯥꯏꯌꯦ ꯑꯗꯨ ꯗꯤꯂꯤꯚꯔꯤꯗꯨ ꯄꯨꯡ ꯑꯅꯤꯗ ꯁꯣꯏꯗꯕꯤꯗ ꯇꯧꯕꯤꯌꯣ ꯑꯗꯨꯒ ꯆꯥꯅꯕꯗꯣ ꯈꯔ ꯀꯨꯏꯅ ꯁꯥꯡꯅ ꯊꯝꯕ ꯌꯥꯕ ꯏꯟꯁꯨꯂꯦꯠ ꯇꯧꯕ ꯅꯠꯇ꯭ꯔꯒ ꯀꯧꯇꯥꯒꯨꯝꯕꯗ ꯍꯥꯞꯄꯤꯔꯛꯑꯣ